ꯊꯥꯏꯅꯒꯤ ꯑꯩꯁꯤ ꯃꯦꯁꯤ ꯍꯥꯏꯕ ꯅꯨꯄꯥꯁꯤ ꯌꯥꯝ ꯄꯥꯝꯖꯕ ꯃꯤꯅꯤ ꯃꯥꯕꯨ ꯑꯃꯨꯔꯛ ꯎꯅꯔꯒ ꯑꯃꯨꯔꯛ ꯍꯒ ꯇꯧꯅꯤꯡꯉꯤ ꯑꯩꯒꯤ ꯋꯥꯈꯟꯁꯤ ꯑꯗꯨꯒꯤꯅ ꯃꯥꯁꯤ ꯑꯩꯒꯤ ꯌꯥꯝ ꯏꯟꯁꯄꯦꯔꯦꯁꯟ ꯑꯣꯏꯕ ꯄ꯭ꯂꯦꯌꯥꯔ ꯑꯃꯅꯤ ꯃꯥ ꯎꯅꯔꯒ ꯑꯃꯨꯔꯛꯇꯤ ꯍꯒ ꯇꯧꯔꯒ ꯑꯩ ꯑꯗꯨꯝ ꯋꯥꯈꯜ ꯌꯥꯝ ꯄꯦꯟꯕ ꯑꯣꯏꯒꯅꯤ ꯍꯥꯏꯕꯁꯤ ꯋꯥꯈꯜ ꯊꯥꯖꯩ ꯑꯩꯒꯤ ꯋꯥꯈꯜꯗ ꯃꯥꯕꯨ ꯃꯥꯒꯤ ꯁꯥꯟꯅꯕ ꯃꯥꯒꯤ ꯏꯁꯃꯥꯏꯜ ꯃꯥꯒꯤ ꯑꯗꯨꯝ ꯍꯛꯆꯥꯡ ꯑꯣꯏꯔꯣ ꯑꯃ ꯑꯣꯏꯔꯣ ꯌꯥꯝ ꯑꯩꯈꯣꯏꯉꯣꯟꯗ ꯃꯣꯇꯤꯕ ꯑꯣꯏꯅ ꯏꯟꯁꯄꯤꯔꯦꯁꯟ ꯑꯣꯏꯍꯜꯂꯤ ꯃꯥꯒꯤ ꯁꯥꯟꯅꯕ ꯑꯣꯏꯔꯣ ꯑꯗꯨꯒ ꯃꯥꯕꯨ ꯑꯩ ꯌꯥꯝ ꯈ꯭ꯋꯥꯏꯗꯒꯤ ꯄꯥꯝꯖꯕ ꯍꯥꯏꯕ ꯇꯥꯔꯦ ꯄ꯭ꯂꯦꯌꯥꯔꯁꯤꯡꯒꯤ ꯃꯔꯛꯇ ꯃꯥꯕꯨ ꯌꯥꯝ ꯍꯦꯟꯅ ꯑꯗꯨ ꯃꯥꯒꯤ ꯏꯁꯀꯤꯜ ꯃꯥꯒꯤ ꯄ꯭ꯂꯦ ꯃꯥꯒꯤ ꯁꯥꯟꯅꯕꯁꯤ ꯌꯦꯡꯉꯒ ꯌꯥꯝ ꯄꯦꯟꯂꯤ ꯑꯗꯨꯒ ꯃꯥ ꯑꯩꯒꯤ ꯑꯗꯨꯝ ꯃꯃꯥꯡꯗꯀꯣ ꯐ꯭ꯔꯟꯠ ꯍꯥꯏꯕ ꯇꯥꯔꯦ ꯃꯍꯥꯛꯅ ꯌꯥꯝ ꯋꯥꯈꯜ ꯄꯦꯟꯅ ꯃꯥꯕꯨ ꯎꯅꯔꯒ ꯍꯒ ꯇꯧꯅꯤꯡꯉꯤ ꯑꯃꯨꯔꯛꯇꯤ ꯑꯗꯨꯒ ꯃꯦꯁꯤꯁꯤ ꯑꯔꯖꯦꯟꯇꯤꯅꯥꯒꯤ ꯃꯦꯁꯤꯁꯤ ꯑꯩ ꯌꯥꯝ ꯄꯥꯝꯖꯕꯅꯦ ꯃꯥꯒꯤ ꯏꯁꯀꯤꯜ ꯑꯣꯏꯔꯣ ꯃꯥꯒꯤ ꯀꯥꯎꯕ ꯃꯥꯅ ꯁꯥꯟꯅꯕ ꯍꯥꯏꯍꯨꯝ ꯍꯥꯏꯕꯁꯤ ꯋꯥꯈꯜ ꯌꯥꯝ ꯄꯦꯟꯕꯅꯤ ꯃꯥꯕꯨ ꯎꯔꯒ ꯃꯥꯒꯤ ꯁꯥꯟꯅꯕꯗꯨ ꯎꯔꯒ ꯃꯥꯏ ꯁꯥꯟꯅꯕꯁꯤ ꯌꯥꯝ ꯍꯥꯏꯕꯅꯦ ꯃꯥꯒꯤ ꯀꯨꯜꯅꯦꯁ ꯃꯥꯒꯤ ꯁꯥꯟꯅꯕꯗ ꯌꯥꯝ ꯏꯟꯁꯄꯤꯔꯦꯁꯟꯅꯦ ꯑꯩꯈꯣꯏ ꯌꯨꯠꯀꯤ ꯌꯪ ꯈꯣꯏꯒꯤꯗꯤ ꯌꯥꯝ ꯏꯟꯁꯄꯤꯌꯥꯔ ꯑꯣꯏꯕ ꯃꯤ ꯑꯃꯅꯤ ꯃꯥꯁꯤ ꯑꯗꯨꯒ ꯃꯥꯕꯨ ꯑꯃꯨꯔꯛ ꯑꯗꯨꯝ ꯎꯅꯕ ꯍꯥꯏꯕꯁꯤ ꯄꯥꯝꯃꯤ